ꯏꯝꯐꯥꯜ ꯋꯦꯁꯠ ꯗꯤꯁꯇꯤꯛꯇ ꯑꯩꯅ ꯈꯪꯕ ꯍꯥꯏꯔꯒꯗꯤ ꯍꯤꯌꯥꯡꯊꯥꯡ ꯂꯩꯔꯦꯝꯕꯤ ꯍꯥꯢꯖꯦ ꯁꯤ ꯍꯤꯌꯥꯡꯊꯥꯡ ꯂꯥꯏꯔꯦꯝꯕꯤ ꯍꯤꯌꯥꯡꯊꯥꯡ ꯂꯩꯔꯦꯝꯕꯤꯁꯤ ꯊꯥꯏꯅꯒꯤ ꯑꯦꯟꯁꯦꯟꯠ ꯑꯗ ꯇꯦꯝꯄꯜ ꯑꯃꯅꯤ ꯍꯥꯢꯗꯤ ꯑꯩꯈꯣꯢꯒꯤ ꯃꯍꯥꯔꯥꯅꯤꯗ ꯃꯍꯥꯔꯥꯅꯤ ꯃꯃꯤꯡꯗꯨꯗꯤ ꯍꯤꯌꯥꯡ ꯀꯩ ꯏꯔꯥꯏ ꯂꯩꯃ ꯍꯥꯏꯌꯦ ꯃꯁꯤ ꯃꯁꯤ ꯃꯩꯇꯩ ꯙꯔꯃ ꯁꯅꯥꯃꯍꯤꯖꯝ ꯆꯠꯄ ꯀꯥꯡꯕꯨꯁꯤꯡꯁꯤꯅ ꯅꯤꯡꯕꯅꯦꯕ ꯃꯁꯤꯒꯤ ꯃꯔꯨꯑꯣꯏꯕ ꯌꯥꯝꯅ ꯁꯦꯀ꯭ꯔꯦꯗ ꯕꯤꯜꯗꯤꯡꯁꯦ ꯀꯥꯏꯗ ꯂꯩ ꯍꯥꯏꯕꯀꯥꯟꯗ ꯍꯤꯌꯥꯡꯊꯥꯡꯒꯤ ꯍꯩꯕꯣꯛ ꯆꯤꯡ ꯍꯥꯏꯔꯤꯕ ꯃꯇꯣꯟꯁꯤꯗ ꯃꯁꯤꯗ ꯊꯝꯃꯤ ꯂꯩ ꯑꯗꯨꯒ ꯑꯩꯈꯣꯏ ꯃꯁꯤꯗ ꯃꯤ ꯂꯤꯁꯤꯡ ꯀꯌꯥ ꯑꯃ ꯑꯩꯈꯣꯢꯒꯤ ꯐꯦꯁꯇꯤꯕꯦꯟ ꯂꯥꯏ ꯍꯔꯥꯎꯕ ꯃꯇꯝꯖꯤꯗ ꯁꯅꯥꯃꯍꯤꯖꯝ ꯆꯠꯄ ꯀꯥꯡꯕꯨꯁꯤꯡꯁꯤꯒꯤ ꯂꯥꯏ ꯃꯩꯇꯩ ꯁꯅꯥꯃꯍꯤꯖꯝ ꯆꯠꯄ ꯀꯥꯡꯒꯨꯁꯤꯡ ꯂꯥꯏ ꯍꯔꯥꯎꯕ ꯃꯇꯝꯗ ꯃꯁꯤꯗ ꯂꯥꯏ ꯂꯥꯏ ꯀꯠꯂꯤ ꯃꯁꯤꯗ ꯑꯝꯁꯨ ꯗꯨꯔꯒꯥ ꯄꯨꯖꯥꯗ ꯗꯨꯔꯒꯥ ꯄꯨꯖꯥ ꯃꯇꯝꯗ